ꯑꯩꯅ ꯑꯣꯟꯂꯥꯏꯟꯗꯒꯤ ꯀꯛꯈꯤꯕ ꯀꯨꯔꯇꯤ ꯑꯗꯣ ꯌꯥꯝꯅ ꯐꯖꯕ ꯀꯨꯔꯇꯤ ꯑꯣꯏꯔꯝꯃꯦ ꯃꯆꯨ ꯑꯩꯅ ꯑꯣꯟꯂꯥꯏꯟꯗ ꯎꯒꯤꯕ ꯃꯆꯨꯗꯒꯤ ꯍꯦꯟꯅ ꯐꯖꯕꯁꯨ ꯑꯣꯏꯔꯝꯃꯦ ꯁꯦꯠꯄꯁꯨ ꯌꯥꯝꯅ ꯅꯨꯉꯥꯏꯔꯦ ꯌꯥꯝꯅ ꯑꯐꯕ ꯄꯣꯠ ꯀ꯭ꯋꯥꯂꯤꯇꯤ ꯑꯣꯏꯕ ꯄꯣꯠꯇꯣ ꯑꯣꯏꯔꯝꯃꯦ ꯌꯥꯝ ꯅꯨꯉꯥꯏ